ꯑꯣ ꯏꯆꯦ ꯁꯤꯒꯤ ꯈꯥꯃꯦꯟ ꯑꯁꯤꯟꯕꯁꯤ ꯀꯌꯥꯅꯣ ꯀꯦꯖꯤꯗ ꯀꯌꯥꯅꯣ ꯑꯦꯍ ꯌꯥꯝ ꯍꯣꯡꯉꯦꯅꯦ ꯑꯗꯨ ꯑꯗꯣ ꯌꯥꯝ ꯄꯦꯠꯂꯦ ꯑꯣ ꯑꯗꯨꯗꯤ ꯀꯦꯖꯤ ꯑꯃ ꯑꯣꯟꯕꯤꯔꯣ ꯑꯗꯨꯒ ꯑꯩꯁꯦ ꯕꯦꯂꯦꯟꯗ꯭ꯔꯤꯁꯦ ꯀꯦꯖꯤꯗ ꯀꯌꯥꯅꯣ ꯕꯦꯂꯦꯟꯗ꯭ꯔꯤꯗꯣ ꯑꯣ ꯁꯤꯛꯁꯇꯤ ꯇꯥꯡꯉꯦꯅꯦ ꯑꯗꯨꯗꯤ ꯃꯈꯥꯏ ꯑꯣꯟꯕꯤꯔꯣ ꯁꯤꯗ ꯑꯗꯣ ꯃꯣꯔꯣꯛꯁꯦ ꯎ ꯃꯣꯔꯣꯛ ꯑꯁ ꯏꯇꯣꯝꯇꯅꯤꯗ ꯑꯩ ꯌꯥꯝ ꯆꯥꯔꯣꯏꯌꯦ

ꯑꯗꯨꯒ ꯎꯃꯣꯔꯣꯛꯁꯦ ꯀꯃꯥꯏ ꯇꯧꯒꯦ ꯌꯥꯡꯈꯩꯒꯤ ꯑꯣꯟꯕꯤꯔꯣ ꯑꯣ ꯑꯗꯨꯗꯤ ꯄꯋꯥ ꯄꯋꯥ ꯑꯃ ꯑꯗꯨꯝ ꯇꯧꯕꯤꯔꯣ ꯑꯗꯨꯗꯤ ꯐꯖꯩ ꯐꯖꯩ ꯑꯗꯣ ꯅꯣꯏ ꯅꯪꯒꯤ ꯌꯦꯟꯁꯥꯡ ꯂꯣꯏꯅꯃꯛ ꯄꯤꯛꯑꯦ ꯂꯣꯏꯅꯃꯛ ꯑꯗꯨꯒ ꯑꯂꯨꯁꯤ ꯀꯦꯖꯤꯗ ꯀꯌꯥꯅꯣ ꯊꯔꯇꯤ ꯑꯗꯨ ꯀꯦꯖꯤ ꯑꯅꯤ ꯑꯣꯟꯕꯤꯔꯣ ꯑꯗꯨꯗ ꯍꯣꯏ ꯍꯣꯏ ꯑꯇꯩ ꯁꯤ ꯆꯝꯄ꯭ꯔꯥꯁꯤ ꯀꯌꯥꯅꯣ ꯉꯥꯏꯈꯣꯅꯦ ꯆꯝꯄ꯭ꯔꯥꯁꯦ ꯀꯦꯖꯤꯗ

ꯀꯌꯥꯅꯣ ꯀꯦꯖꯤꯁꯦ ꯑꯣ ꯑꯗꯨꯗꯤ ꯀꯦꯖꯤ ꯑꯃ ꯑꯣꯟꯕꯤꯔꯣ ꯑꯣ ꯌꯥꯔꯦ ꯑꯗꯨ ꯌꯥꯔꯅꯤ ꯁꯤ ꯀꯌꯥꯒꯤꯅꯣ

ꯇꯔꯥꯒꯤ ꯍꯣꯏ ꯇꯔꯥꯒꯤ ꯍꯥꯞꯄꯤꯔꯣ ꯑꯗꯨꯗꯤ ꯀꯌꯥ ꯇꯥꯔꯦ ꯆꯥꯅꯤ ꯌꯥꯡꯈꯩ ꯑꯣ ꯑꯆꯣꯏꯕ ꯌꯥꯎꯒꯗ꯭ꯔꯥ ꯆꯥꯝꯉꯥꯒꯤ ꯑꯣ ꯁꯦ ꯁꯦ ꯑꯣ ꯍꯣꯏ ꯍꯣꯏ ꯍꯣꯏ ꯆꯠꯂꯦ